ꯑꯩꯒꯤ ꯏꯃꯥ ꯏꯄꯥ ꯑꯃꯁꯨꯡ ꯏꯄꯨꯒꯤ ꯃꯍꯩ ꯃꯁꯤꯡꯗꯤ ꯇꯝꯂꯛꯈꯤꯗꯦ ꯃꯍꯩ ꯃꯁꯤꯡꯒꯤ ꯃꯉꯥꯜ ꯐꯪꯂꯛꯇꯦ ꯃꯈꯣꯏꯅ ꯅꯍꯥ ꯑꯣꯏꯔꯤꯉꯩꯗ ꯑꯐꯕ ꯃꯍꯩ ꯃꯁꯤꯡꯒꯤ ꯈꯨꯗꯣꯡ ꯆꯥꯕꯁꯤꯡ ꯂꯩꯈꯤꯗꯕꯅ ꯃꯔꯝ ꯑꯣꯏꯔꯒ ꯃꯈꯣꯏꯗ ꯂꯥꯏꯔꯤꯛꯀꯤ ꯃꯉꯥꯜ ꯐꯪꯈꯤꯗꯦ